ꯇꯥꯡ ꯇꯔꯥꯃꯉꯥ ꯊꯥ ꯇꯔꯨꯛ ꯏꯪ ꯂꯤꯁꯤꯡ ꯑꯃ ꯆꯥꯃꯥꯄꯜ ꯃꯔꯤꯐꯨꯃꯥꯊꯣꯏ ꯇꯥꯡ ꯇꯔꯦꯠ ꯊꯥ ꯅꯤꯄꯥꯜ ꯏꯪ ꯂꯤꯁꯤꯡ ꯑꯃ ꯆꯃꯥꯄꯜ ꯃꯔꯤꯐꯨꯇꯔꯥ ꯇꯥꯡ ꯃꯥꯄꯜ ꯊꯥ ꯇꯔꯦꯠ ꯏꯪ ꯂꯤꯁꯤꯡ ꯑꯃ ꯆꯃꯥꯄꯜꯒ ꯃꯔꯤꯐꯨꯇꯔꯥꯉꯥ ꯇꯥꯡ ꯀꯨꯟꯊ꯭ꯔꯥ ꯊꯥ ꯑꯍꯨꯝ ꯏꯪ ꯂꯤꯁꯤꯡ ꯑꯅꯤ ꯅꯤꯄꯥꯜ ꯇꯥꯡ ꯀꯨꯟꯃꯉꯥ ꯊꯥ ꯃꯉꯥ ꯂꯤꯁꯤꯡ ꯑꯅꯤꯒ ꯇꯔꯥꯍꯨꯝꯗꯣꯏ